ꯌꯦꯟ ꯉꯥꯅꯨ ꯂꯣꯏꯔꯤꯕ ꯃꯤꯁꯤꯡꯅ ꯈꯪꯖꯤꯟꯕꯤꯒꯗꯕꯗꯤ ꯄꯤꯖꯥꯔꯤꯕ ꯆꯤꯟꯖꯥꯛ ꯑꯗꯨ ꯃꯇꯝ ꯅꯥꯏꯅ ꯌꯦꯡꯕꯤꯕ ꯑꯃꯗꯤ ꯊꯛꯅꯕ ꯏꯁꯤꯡ ꯑꯃꯨꯛꯇꯪ ꯍꯥꯞꯈꯤꯕꯗꯒꯤ ꯁꯤꯟꯗꯕ ꯀꯌꯥ ꯑꯃꯁꯨ ꯌꯥꯎꯅꯔꯤ ꯃꯗꯨ ꯇꯧꯕꯤꯗꯕꯤꯗ ꯍꯥꯞꯂꯤꯕ ꯏꯁꯤꯡ ꯑꯗꯨ ꯆꯥꯡ ꯅꯥꯏꯅ ꯁꯤꯟꯗꯣꯛꯄꯤꯕ ꯑꯃꯗꯤ ꯑꯆꯣꯠꯄ ꯃꯐꯝꯗ ꯊꯝꯕꯤꯔꯣꯏꯗꯕꯅꯤ ꯅꯨꯡꯁꯥ ꯐꯪꯕ ꯑꯁꯥꯕ ꯃꯐꯝꯗ ꯊꯝꯕꯤꯒꯗꯕꯅꯤ ꯂꯣꯛ ꯊꯨꯡꯕ ꯌꯥꯎꯔꯛꯄꯗ ꯃꯇꯝꯗ ꯃꯨꯟꯅ ꯌꯦꯡꯕꯤꯔꯒ ꯍꯤꯗꯥꯛ ꯊꯥꯕꯤꯒꯗꯕꯅꯤ ꯃꯇꯝ ꯅꯥꯏꯅ ꯇꯤꯀꯥ ꯊꯥꯗꯣꯛꯄꯤꯒꯗꯕꯅꯤ ꯐꯥꯝꯒꯤ ꯐꯥꯝꯗ ꯂꯩꯔꯤꯕ ꯃꯤꯁꯤꯡꯅ ꯂꯣꯏꯔꯤꯕ ꯌꯦꯟ ꯉꯥꯅꯨꯁꯤꯡ ꯑꯗꯣ ꯃꯈꯜ ꯂꯩꯅꯕ ꯑꯃꯗꯤ ꯆꯥꯎꯅꯕ ꯍꯥꯏꯗꯨꯅ ꯃꯈꯜ ꯀꯌꯥꯒꯤ ꯍꯧꯖꯤꯛ ꯄꯨꯊꯣꯔꯛꯂꯤꯕ ꯍꯤꯗꯥꯛ ꯃꯈꯜꯁꯤꯡ ꯑꯁꯦ ꯀꯥꯞꯄꯤꯗꯕ ꯁꯤꯖꯟꯅꯕꯤꯗꯕꯤꯗ ꯏꯁꯥꯃꯛꯅ ꯆꯥꯅꯕꯅꯤ ꯂꯣꯏꯅꯕꯅꯤ ꯈꯜꯂꯒ ꯆꯦꯛꯁꯤꯟꯅ ꯂꯣꯏꯕꯤꯌꯨ ꯑꯃꯗꯤ ꯁꯦꯟꯅꯕꯤꯒꯗꯕꯅꯤ